ꯑꯥ ꯄ꯭ꯂꯥꯟ ꯑꯃ ꯂꯩꯔꯦꯅꯦ ꯀꯣꯏꯕ ꯆꯠꯄꯒꯤ ꯅꯣꯡꯃꯥꯏꯖꯤꯡ ꯆꯤꯡꯗ ꯀꯣꯏꯔꯨꯒꯗꯝꯅꯦ ꯍꯟꯗꯛ ꯅꯣꯡꯃꯥꯏꯖꯤꯡ ꯅꯣꯡꯃꯥꯏꯖꯤꯡ ꯖꯤꯡꯗ ꯆꯠꯄꯁꯤꯗꯤ ꯅꯣꯡꯃꯥꯏꯖꯤꯡꯗ ꯑꯣꯏꯅ ꯆꯠꯂꯁꯤ ꯑꯩꯈꯣꯏ ꯀꯥꯡꯕꯨꯁꯦ ꯍꯟꯗꯛꯁꯦ ꯅꯣꯡꯃꯥꯏꯖꯤꯡ ꯅꯨꯃꯤꯠꯇ ꯂꯥꯛꯏꯕ ꯅꯣꯡꯃꯥꯏꯖꯤꯡ ꯅꯨꯃꯤꯠꯁꯤꯗ ꯑꯣꯏ ꯆꯠꯂꯁꯤ ꯌꯥꯕ꯭ꯔꯣ ꯊꯕꯛ ꯆꯤꯟꯕ꯭ꯔꯣ ꯆꯠꯁꯤꯔꯣ

ꯀꯔꯤ ꯗꯨꯀꯥꯟ ꯐꯝꯃꯤ ꯍꯥꯏꯔꯛꯇꯧꯔꯤꯕ꯭ꯔꯥꯕ ꯆꯠꯁꯤ ꯍꯥꯏꯔꯒ ꯌꯥꯔꯦ ꯆꯠꯂꯁꯤ ꯑꯗꯨꯗꯤ ꯄꯩꯁꯥ ꯈꯔ ꯈꯔ ꯈꯥꯏꯖꯤꯟꯅꯔꯒ ꯆꯠꯂꯁꯤ ꯃꯐꯝꯗꯨꯗ ꯍꯥꯏꯀꯤꯡ ꯇꯧꯔꯨꯒꯗꯝꯅꯤ ꯆꯤꯡꯗꯨꯗ ꯅꯣꯡꯃꯥꯏꯖꯤꯡ ꯆꯤꯡꯗ ꯀꯥꯔꯒ ꯑꯩꯈꯣꯏ ꯃꯤ ꯁꯤꯗꯒꯤ ꯊꯧꯕꯥꯜꯗꯒꯤ ꯆꯠꯀꯅꯤ ꯆꯠꯂꯅꯤ ꯑꯗꯣ ꯅꯪꯒꯤꯁꯨ ꯑꯇꯣꯞꯄ ꯅꯪꯒ ꯄꯨꯅꯤꯡꯕ ꯃꯤ ꯑꯃꯅꯤ ꯂꯩꯔꯁꯨ ꯑꯗꯨꯝ ꯌꯥꯎꯍꯜꯂꯛꯑꯣ ꯆꯠꯁꯦ ꯄꯩꯁꯥ ꯀꯩꯁꯨ ꯆꯪꯉꯣꯏ ꯂꯤꯁꯤꯡ ꯑꯅꯤꯃꯨꯛ ꯅꯪ ꯉꯝꯅꯕ ꯍꯣꯠꯅꯔꯛꯑꯣ ꯑꯗꯨꯒ ꯑꯗꯨꯝ ꯀꯣꯟꯅꯒꯅꯤ ꯃꯐꯝꯗꯨꯗ ꯀꯥꯒꯅꯤ ꯑꯗꯒꯤ ꯆꯥꯕ ꯊꯛꯄ ꯂꯣꯏ ꯇꯧꯔꯨꯒꯗꯝꯅꯤ ꯁꯤꯗꯒꯤ ꯆꯥꯅ ꯊꯛꯅꯕ ꯄꯨꯒꯤꯒꯗꯝꯅꯤ ꯑꯗꯒꯤ ꯃꯐꯝꯗꯨ ꯌꯧꯔꯒ ꯃꯐꯝꯗꯨꯒꯤ ꯐꯖꯕꯗꯨ ꯐꯖꯅ ꯌꯦꯡꯉꯅꯤ ꯐꯣꯇꯣ ꯀꯥꯞꯄꯅꯤ ꯑꯗꯨꯒ ꯑꯩꯈꯣꯏꯅ ꯈꯪꯕ ꯌꯥꯕ ꯊꯤꯖꯤꯟꯕ ꯌꯥꯕꯁꯨ ꯑꯗꯨꯝ ꯈꯪꯗꯣꯔꯛꯑꯁꯤ ꯊꯤꯖꯤꯜꯂꯛꯑꯁꯤ ꯑꯗꯨꯅꯤ ꯀꯩꯅꯣ ꯆꯠꯄ ꯁꯤꯗꯒꯤ ꯃꯤꯁꯤ ꯌꯥꯝꯃꯦ ꯑꯗꯨꯅ ꯒꯥꯔꯤ ꯑꯃꯈꯛꯇꯗꯗꯤ ꯌꯥꯔꯣꯏ ꯑꯗꯒꯤ ꯀꯔꯤ ꯒꯥꯔꯤ ꯑꯅꯤꯗꯤ ꯑꯗꯨꯝ ꯗꯔꯀꯥꯔ ꯇꯥꯔꯛꯑꯅꯤ ꯍꯥꯏꯗꯤ ꯒꯥꯔꯤ ꯐꯣꯔ ꯋꯤꯂꯔ ꯏꯁꯀꯣꯔꯄꯤꯌꯣꯟꯒꯨꯝꯕ ꯑꯅꯤꯃꯨꯛ ꯗꯔꯀꯥꯔ ꯇꯥꯔꯛꯑꯅꯤ ꯑꯗꯨꯝ ꯒꯥꯔꯤ ꯂꯣꯏꯅ ꯅꯪ ꯀꯩꯁꯨ ꯋꯥꯔꯨꯅꯨ ꯒꯥꯔꯤ ꯂꯩꯒꯅꯤ ꯑꯗꯨꯝ ꯆꯠꯄꯗꯨꯗꯪ ꯅꯪꯅ ꯌꯥꯔꯣ ꯆꯠꯂꯁꯤ ꯄꯨꯟꯅ ꯄꯨꯒꯗꯝꯅꯦ ꯍꯥꯏꯗꯤ ꯐꯖꯅ ꯈꯣꯡꯎꯞ ꯇꯣꯡꯒꯗꯝꯅꯤ ꯁꯦꯟꯗꯟ ꯇꯣꯡꯉ ꯀꯥꯔꯨꯕꯗꯤ ꯌꯥꯔꯣꯏ ꯑꯗꯒꯤ ꯑꯥ ꯊꯥꯡ ꯃꯆꯥꯒꯨꯝꯕꯁꯨ ꯑꯗꯨꯝ ꯗꯔꯀꯥꯔ ꯇꯥꯒꯅꯤ ꯄꯨꯒꯦ ꯑꯗꯨꯒꯨꯝꯕꯗꯨꯁꯨ ꯑꯗꯨꯝ ꯄꯥꯏꯒꯗꯝꯅꯤ ꯑꯗꯒꯤ ꯋꯥꯔꯛꯄꯁꯨ ꯑꯗꯨꯝ ꯌꯥꯎꯒꯅꯤ ꯑꯗꯤ ꯆꯤꯡ ꯑꯋꯥꯡꯕ ꯆꯤꯡꯅꯤ ꯑꯗꯨꯅ ꯆꯥꯅ ꯊꯛꯅꯕ ꯍꯥꯏꯗꯤ ꯏꯁꯤꯡꯒꯨꯝꯕ ꯐꯖꯅ ꯃꯔꯥꯡ ꯀꯥꯏꯅ ꯄꯨꯒꯗꯝꯅꯤ ꯑꯗꯨ ꯅꯪꯗꯤ ꯗꯨꯀꯥꯟ ꯐꯝꯃꯃꯤꯅ ꯅꯪꯅ ꯏꯁꯤꯡ ꯕꯣꯇꯜ ꯈꯔ ꯄꯨꯔꯛꯑꯣꯅꯦ

ꯌꯥꯔꯦ ꯑꯗꯨ ꯅꯪꯉꯣꯟꯗꯒꯤ ꯂꯧꯔꯁꯤ ꯑꯗꯨ ꯃꯗꯨꯒꯤ ꯑꯇꯥꯕ ꯄꯩꯁꯥꯗꯨ ꯑꯗꯨꯝ ꯑꯩꯈꯣꯏꯅ ꯈꯥꯏꯒꯠꯅꯔꯤꯕ ꯄꯩꯁꯥꯗꯨꯗꯒꯤ ꯑꯗꯨꯗꯒꯤ ꯑꯗꯨꯝ ꯀꯛꯑ ꯂꯣꯏꯔꯦ ꯑꯗꯨ ꯌꯦꯟ ꯂꯩꯕ꯭ꯔꯣ ꯄꯨꯟꯅ ꯃꯤ ꯄꯨꯟꯅ ꯃꯤ ꯇꯔꯥꯃꯉꯥꯃꯨꯛ ꯁꯨꯒꯅꯤ ꯑꯗꯨ ꯃꯤ ꯇꯔꯥꯃꯉꯥꯗꯨ ꯀꯤꯂꯣ ꯀꯌꯥꯅ ꯌꯥꯒꯅꯤ ꯇꯔꯥꯗꯤ ꯆꯥꯕ ꯉꯝꯃꯣꯏꯗ ꯑꯗꯨꯝ ꯀꯤꯂꯣ ꯇꯔꯦꯠ ꯅꯤꯄꯥꯟ ꯑꯗꯥꯏꯃꯨꯛ ꯍꯥꯏꯔꯣ ꯀꯤꯂꯣ ꯇꯔꯦꯠ ꯍꯥꯏꯔꯣ ꯑꯗꯨꯅ ꯑꯗꯨꯝ ꯌꯥꯅꯤ ꯑꯥ ꯅꯪꯅ ꯀꯌꯥꯝ ꯆꯥꯕ ꯉꯝꯒꯅꯤ ꯅꯪ ꯌꯥꯝ ꯆꯥꯅꯤꯡꯕ꯭ꯔꯥꯕ ꯅꯪ ꯀꯤꯂꯣ ꯅꯪꯅ ꯀꯤꯂꯣ ꯇꯔꯥ ꯍꯥꯏꯔꯤꯁꯤ ꯌꯥꯝꯅ ꯆꯥꯕ ꯉꯝꯒꯗꯕꯒꯤ ꯃꯑꯣꯡꯗ ꯀꯤꯂꯣ ꯇꯔꯦꯠꯅ ꯀꯣꯟꯅꯔꯗꯝꯅꯤ ꯇꯔꯥ ꯆꯥꯔꯗꯤ ꯀꯔꯥꯏꯗꯒꯤ ꯃꯤꯗꯣ ꯑꯝꯇ ꯃꯤ ꯑꯣꯏꯔꯔꯣꯏ ꯑꯗꯣ ꯇꯔꯦꯠ ꯂꯧꯔꯁꯦ ꯅꯣꯏ ꯑꯗꯥꯏꯗꯨꯗꯒꯤ ꯀꯤꯂꯣ ꯇꯔꯦꯠ ꯑꯥ ꯂꯧꯒ꯭ꯔꯁꯦ ꯑꯗꯨꯒ ꯄꯨꯔ ꯆꯠꯂꯁꯤ ꯆꯠꯄ ꯃꯇꯝꯗ ꯑꯗꯨꯝ ꯉꯟꯅ ꯆꯠꯈꯤꯁꯤ ꯄꯨꯡ ꯇꯔꯨꯛ ꯑꯗꯥꯏꯗꯒꯤ ꯊꯣꯔꯛꯑꯣ ꯑꯗꯨꯒ ꯄꯨꯡ ꯇꯔꯨꯛꯇꯒꯤ ꯊꯣꯡꯅꯔꯁꯦ ꯑꯗꯨꯒ ꯆꯠꯂꯁꯦ ꯃꯁꯥ ꯃꯁꯥꯒꯤ ꯁꯦꯠꯅꯤꯡꯕ ꯑꯗꯨꯝ ꯁꯦꯠꯄꯅ ꯐꯩꯗ ꯑꯗꯨꯝ ꯇ꯭ꯔꯦꯛ ꯁꯨꯠ ꯍꯥꯏꯗꯤ ꯇ꯭ꯔꯦꯛꯀꯤꯡ ꯇꯧꯒꯗꯝꯅꯤꯅ ꯈꯣꯡꯎꯞ ꯇꯣꯡꯒꯅꯤ ꯑꯗꯒꯤ ꯏꯁꯄꯣꯔꯠ ꯁꯨꯁꯀꯣ ꯑꯗꯨꯒ ꯑꯥ ꯇ꯭ꯔꯦꯛ ꯁꯨꯠ ꯁꯦꯠꯀꯅꯤ ꯑꯗꯒꯤ ꯐꯨꯔꯤꯠ ꯍꯥꯏꯗꯤ ꯆꯤꯡꯅꯤꯅ ꯈꯤꯇꯪ ꯇ꯭ꯔꯦꯛ ꯁꯨꯠꯇ ꯈꯔ ꯐꯒꯗꯕ ꯑꯗꯨꯝ ꯂꯩꯅꯔꯝꯒꯅꯤ ꯑꯗꯨ ꯑꯗꯨꯝ ꯁꯦꯠꯂ ꯆꯠꯂꯁꯤ ꯌꯥꯔꯦ ꯆꯠꯂꯁꯦ ꯑꯗꯣ ꯆꯠꯂꯁꯤ ꯅꯪꯗꯤ ꯐꯣꯇꯣꯒꯁꯨ ꯈꯔ ꯀꯥꯞꯄ ꯄꯥꯝꯕꯅꯤꯅ ꯐꯣꯇꯣ ꯐꯖꯅ ꯀꯥꯞꯄꯗꯝꯅꯤ ꯅꯪ ꯀꯔꯤꯝ ꯈꯜꯂꯨꯔꯅꯨ ꯐꯖꯕ ꯃꯐꯝꯗꯅꯤ ꯆꯠꯇꯣꯔꯤꯁꯤ ꯆꯤꯡ ꯅꯣꯡꯃꯥꯏꯖꯤꯡ ꯆꯤꯡ ꯃꯊꯛꯇꯨꯗꯒꯤ ꯀꯥꯞꯊꯔꯛꯄ ꯐꯣꯇꯣꯗꯣ ꯑꯩꯅ ꯃꯌꯥꯝ ꯀꯥꯞꯀꯅꯤꯗ ꯅꯪꯒꯤ ꯁꯛ ꯐꯖꯕ꯭ꯔꯥ ꯊꯤꯕ꯭ꯔꯥ ꯑꯗꯨꯗꯤ ꯑꯩ ꯍꯥꯏꯔꯔꯣꯏꯒꯦ ꯐꯣꯟꯁꯤꯗꯗꯤ ꯍꯌꯦꯡ ꯊꯦꯡꯅꯔ ꯀꯥꯟꯗ ꯑꯣꯏꯅ ꯑꯩ ꯍꯥꯏꯔꯒꯦ ꯐꯣꯟꯁꯤꯗꯗꯤ ꯑꯩ ꯍꯥꯏꯅꯤꯡꯗ꯭ꯔꯦꯕ ꯅꯪꯒꯤ ꯁꯛꯇꯣ ꯑꯗꯣ ꯆꯠꯂꯁꯤ ꯑꯩꯒꯤ ꯐꯣꯟꯁꯦ ꯁꯦꯡꯉꯦ ꯑꯩ ꯑꯗꯨꯝ ꯀꯥꯞꯄꯤꯒꯦ ꯌꯥꯒꯅꯤ ꯅꯪꯒꯤ ꯇꯧꯒꯗꯕ ꯄꯣꯁꯇꯨꯗ ꯇꯧ ꯌꯥꯔꯦ ꯌꯥꯔꯦ ꯀꯦꯝꯔꯥꯁꯨ ꯑꯗꯨꯝ ꯃꯤ ꯄꯨꯅꯔꯛꯀꯅꯤꯁꯦ ꯀꯔꯤꯝ ꯈꯜꯂꯨꯅꯨ ꯆꯠꯄꯗꯨꯇꯪ ꯆꯠꯀꯗꯝꯅꯤ ꯌꯥꯔꯕꯣ ꯎꯝ ꯋꯥꯏꯗ꯭ꯔꯁꯨ ꯌꯥꯏꯃꯤ ꯃꯤ ꯀꯦꯃꯦꯔꯥ ꯂꯩꯅꯕ ꯌꯥꯎꯕꯅꯦ ꯑꯗꯨꯝ ꯄꯨꯖꯔꯛꯑꯅꯤ ꯌꯥꯔꯦ ꯂꯣꯏꯁꯤꯜꯂꯁꯦ

ꯌꯥꯔꯦ ꯌꯥꯔꯦ